ꯍꯣꯏ ꯑꯩ ꯏꯕꯥ ꯗ ꯑꯗꯨꯝ ꯆꯤꯡꯅꯕ ꯑꯗꯨꯒ ꯈꯔ ꯑꯗꯨꯝ ꯀꯩꯅꯣꯕꯨꯗꯤ ꯂꯩꯌꯦ ꯍꯥꯏꯕꯗꯤ ꯑꯩꯅ ꯑꯇꯣꯞꯄꯒꯤ ꯖꯥꯠ ꯑꯃꯒꯤ ꯏꯔꯨꯕ ꯃꯇꯝꯗ ꯀꯔꯤꯒꯨꯝꯕ ꯁꯣꯏꯔꯗꯤ ꯑꯗꯨꯒꯤ ꯀꯝꯃꯨꯅꯤꯇꯤꯒꯤ ꯗꯨꯒꯤ ꯅꯨꯡꯉꯥꯏꯇꯕ ꯂꯥꯛꯀꯗꯕ ꯃꯔꯝꯅ ꯑꯗꯨꯒꯤ ꯑꯀꯤꯕꯗꯤ ꯂꯩꯌꯦ ꯑꯗꯨꯒ ꯚꯥꯔꯠꯇꯒꯤ ꯑꯗꯨꯒꯨꯝꯕ ꯂꯥꯛꯄꯗꯨꯗꯤ ꯑꯩꯉꯣꯟꯗꯗꯤ ꯂꯩꯖꯗꯦ